ꯍꯂꯣ ꯃꯦꯗꯥꯝ ꯃꯦꯗꯥꯝ ꯇꯥꯏꯌꯦ ꯌꯥꯅꯦ ꯑꯐꯕ ꯋꯥꯅꯤꯅꯦ ꯃꯦꯗꯥꯝ

ꯌꯥꯏꯌꯦ ꯃꯦꯗꯥꯝ ꯀꯔꯤ ꯅꯨꯃꯤꯠꯅꯣ ꯑꯃ ꯄꯨꯜꯂꯒ ꯈꯟꯅꯔꯁꯤ ꯑꯗꯨ ꯀꯝꯄꯤꯇꯤꯁꯟ ꯈꯔꯒꯤ ꯑꯃ ꯑꯃꯒꯤ ꯈꯔ ꯑꯍꯦꯟꯕ ꯈꯔ ꯍꯥꯞꯆꯤꯟꯕ ꯌꯥꯏꯌꯦ

ꯑꯧ ꯃꯦꯗꯥꯝ ꯌꯥꯏꯌꯦ ꯑꯉꯥꯡꯁꯤꯡꯗ ꯏꯟꯇꯔꯦꯁ ꯈꯔ ꯂꯩꯒꯗꯕ ꯑꯇꯣꯞꯄ ꯈꯔ ꯍꯥꯞꯆꯤꯟꯕ ꯌꯥꯏ ꯌꯥꯏꯌꯦ ꯃꯦꯗꯥꯝ ꯂꯥꯛꯏꯕ ꯊꯥꯡꯖꯁꯤꯗꯒꯤ ꯍꯧꯔꯁꯤ ꯍꯥꯏꯔꯤꯕ ꯌꯥꯏꯌꯦ ꯌꯥꯏꯌꯦ ꯑꯗꯨ ꯃꯦꯗꯥꯝ ꯃꯦꯗꯥꯝ ꯑꯇꯩꯗꯁꯨ ꯑꯗꯨꯝ ꯄꯥꯎ ꯐꯥꯎꯔꯁꯦ

ꯌꯥꯏꯌꯦ ꯃꯦꯗꯥꯝ ꯃꯦꯗꯥꯝꯅ ꯍꯥꯏꯔꯛꯏꯁꯤꯡꯗꯨ ꯑꯩꯒꯤꯁꯨ ꯑꯄꯥꯝꯕ ꯉꯥꯛꯇ ꯑꯣꯏꯔꯦ ꯃꯦꯗꯥꯝ

ꯃꯦꯗꯥꯝ ꯑꯗꯨ ꯑꯣꯖꯥ ꯑꯇꯩꯒ ꯄꯨꯟꯕꯒꯤ ꯃꯇꯝ ꯑꯝꯁꯨ ꯂꯦꯞꯄꯁꯦꯕ ꯌꯥꯏꯌꯦ ꯌꯥꯏꯌꯦ ꯃꯦꯗꯥꯝꯅ ꯐꯕꯗꯣ ꯑꯗꯨꯝ ꯌꯥꯏꯌꯦ ꯐꯔꯦ ꯐꯔꯦ ꯃꯦꯗꯥꯝ ꯎꯝ